ꯑꯩꯈꯣꯏꯒꯤ ꯏꯝꯐꯥꯜ ꯋꯦꯁꯇ ꯑꯩꯈꯣꯏꯅ ꯊꯦꯡꯅꯕ ꯏꯟꯚꯥꯏꯔꯣꯃꯦꯟꯇꯦꯜ ꯆꯦꯂꯦꯟꯖꯦꯁ ꯈꯔ ꯍꯥꯏꯔꯒꯗꯤ ꯑꯩꯈꯣꯏꯒꯤ ꯏꯌꯔ ꯄꯣꯂꯨꯁꯟꯒꯤ ꯆꯥꯡ ꯌꯥꯝ ꯍꯦꯟꯒꯠꯂꯛꯄ ꯑꯅꯧ ꯑꯅꯧꯕ ꯑꯩꯈꯣꯏꯒꯤ ꯒꯥꯔꯤ ꯃꯁꯤꯡ ꯍꯦꯟꯒꯠꯂꯛꯄ ꯑꯃꯗꯤ ꯑꯩꯈꯣꯏꯒꯤ ꯃꯩꯈꯨ ꯊꯣꯛꯄ ꯌꯥꯕ ꯃꯐꯝ ꯍꯥꯏꯗꯤ ꯑꯩꯈꯣꯏꯒꯤ ꯗꯨꯀꯥꯟꯒꯨꯝꯕ ꯑꯈꯣꯏꯒꯤ ꯋꯥꯛꯁꯣꯞꯀꯨꯝꯕ ꯃꯁꯤꯒꯨꯝꯕ ꯃꯐꯝ ꯃꯌꯥꯝ ꯍꯦꯟꯒꯠꯂꯛꯄꯁꯤꯒꯤ ꯈꯔ ꯅꯨꯉꯥꯏꯇꯦ ꯑꯗꯨꯒ ꯑꯩꯈꯣꯏꯒꯤ ꯃꯨꯅꯤꯁꯤꯄꯥꯜꯇꯤꯒꯤ ꯃꯤꯁꯤꯡꯅ ꯃꯐꯝ ꯈꯔꯗꯗꯤ ꯆꯥꯡ ꯅꯥꯏꯅ ꯑꯃꯣꯠꯄꯁꯦ ꯁꯦꯡꯕꯤ ꯑꯗꯨꯕꯨ ꯃꯐꯝ ꯈꯔꯗꯗꯤ ꯁꯦꯡꯗꯕ ꯃꯐꯝ ꯂꯩ ꯃꯁꯤ ꯁꯦꯡꯈꯤꯗꯕ ꯍꯧꯈ꯭ꯔꯒꯗꯤ ꯃꯌꯥꯝꯅꯁꯨ ꯃꯣꯠꯁꯤꯟꯕꯒꯤ ꯆꯥꯡꯁꯦ ꯑꯗꯨꯛꯀꯤ ꯃꯇꯤꯛ ꯊꯨꯅ ꯍꯦꯛꯇ ꯃꯣꯠꯁꯤꯜꯂꯛꯄ ꯁꯤꯒꯨꯝꯕ ꯁꯤꯡ ꯑꯁꯦ ꯑꯩꯈꯣꯏꯒꯤ ꯁꯔꯥꯎꯟꯗꯤꯡꯒꯤ ꯑꯣꯏꯕ ꯅꯨꯡꯉꯥꯏꯇꯕ ꯍꯥꯏꯔꯒꯗꯤ ꯁꯤ ꯑꯣꯏꯗꯣꯏꯅꯤ ꯑꯩꯈꯣꯏꯒꯤ ꯀꯥꯂꯦꯟꯒꯨꯝꯕ ꯌꯧꯔꯛꯄꯗ ꯑꯩꯈꯣꯏꯒꯤ ꯃꯅꯝ ꯃꯍꯥ ꯃꯌꯥꯝ ꯑꯃ ꯊꯣꯛꯂꯛꯄ ꯃꯤ ꯆꯠꯊꯣꯛ ꯆꯠꯁꯤꯟꯗ ꯅꯨꯡꯉꯥꯏꯇꯕ ꯑꯗꯨ ꯈꯔ ꯊꯪꯅꯅ ꯅꯛꯅ ꯂꯩꯕ ꯃꯐꯝꯁꯤꯡꯗ ꯑꯩꯈꯣꯏꯒꯤ ꯌꯥꯝꯅ ꯅꯨꯡꯉꯥꯏꯍꯟꯗꯕ ꯈꯔꯗꯤ ꯊꯣꯛꯑꯦ ꯁꯤꯅ